ꯑꯩꯈꯣꯏꯒꯤ ꯂꯝꯗꯝ ꯑꯁꯤꯗ ꯗꯤ ꯒꯚꯔꯟꯃꯦꯟꯅ ꯂꯝꯕꯤ ꯊꯣꯡ ꯐꯖꯅ ꯁꯦꯝꯒꯠ ꯁꯥꯒꯠꯇꯨꯅ ꯍꯥꯏꯗꯤ ꯕꯁꯀꯨꯝꯕ ꯈꯨꯗꯣꯡ ꯆꯥꯅꯉꯥꯏꯒꯤꯗꯃꯛꯇ ꯂꯝꯕꯤ ꯆꯠꯊꯣꯛ ꯆꯠꯁꯤꯟ ꯅꯨꯡꯉꯥꯏꯅꯉꯥꯏꯒꯤꯗꯃꯛꯇ ꯁꯦꯝꯒꯠꯂꯤ ꯑꯗꯨꯕꯨ ꯇ꯭ꯔꯦꯟ ꯑꯃꯗꯤ ꯑꯦꯌꯥꯔꯄꯣꯔꯠꯀꯨꯝꯕꯒꯤ ꯈꯨꯗꯣꯡ ꯆꯥꯕꯗꯣ ꯂꯩꯇꯦ